ꯁ꯭ꯇꯥꯝꯁꯤꯡ ꯅꯠꯇ꯭ꯔꯒ ꯀꯣꯏꯟꯁꯤꯡ ꯅꯠꯇ꯭ꯔꯒ ꯅꯨꯡꯁꯤꯡ ꯈꯣꯝꯖꯤꯟꯕ ꯑꯁꯤ ꯑꯩꯅ ꯌꯥꯝꯅ ꯅꯨꯡꯉꯥꯏꯖꯩ ꯑꯔꯤꯕ ꯄꯣꯠ ꯊꯝꯖꯤꯟꯖꯕ ꯊꯤꯖꯤꯟꯕ ꯑꯁꯤ ꯑꯩꯒꯤ ꯍꯩꯅꯕꯤ ꯑꯣꯏ ꯑꯔꯤꯕ ꯄꯣꯠꯁꯤꯡ ꯁ꯭ꯇꯥꯝꯁꯤꯡ ꯀꯣꯏꯟꯁꯤꯡ ꯅꯨꯡꯁꯤꯡ ꯈꯣꯝꯖꯤꯟꯕ ꯑꯁꯤꯅ ꯑꯩꯈꯣꯏꯒꯤ ꯑꯔꯤꯕ ꯋꯥꯔꯤ ꯑꯃ ꯈꯪꯉꯝꯃꯤ ꯃꯁꯤꯅ ꯑꯩꯈꯣꯏꯒꯤ ꯄ꯭ꯔꯀ꯭ꯔꯤꯇꯤꯒꯤ ꯑꯉꯛ ꯑꯉꯛꯄ ꯀꯌꯥ ꯑꯁꯤ ꯁꯛ ꯇꯥꯛꯄꯗꯁꯨ ꯃꯇꯦꯡ ꯑꯣꯏ